ꯀꯩꯒꯨꯝꯕ ꯑꯝꯇ ꯍꯪꯖꯒꯦ ꯁꯤꯕꯨ ꯀꯪꯂꯥ ꯒꯦꯠ ꯃꯌꯥꯗ ꯂꯩꯕ ꯋꯥ ꯑꯃꯇ ꯍꯪꯖꯒꯦ ꯀꯪꯂꯥꯒꯤ ꯑꯥ ꯀꯪꯂꯥ ꯃꯅꯨꯡ ꯆꯪꯕꯁꯤꯕꯨ ꯇꯤꯀꯦꯠ ꯃꯃꯟ ꯀꯌꯥ ꯂꯩꯕꯤꯒꯦ ꯑꯣ ꯑꯗꯨꯗꯤ ꯑꯩ ꯂꯥꯛꯑꯝꯗꯥꯏꯗ ꯄꯥꯎ ꯂꯧꯖꯔꯛꯑꯒꯦ ꯊꯝꯖꯔꯒꯦ ꯑꯗꯨꯗꯤ